ꯃꯅꯤꯄꯨꯔꯗ ꯂꯩꯔꯤꯕ ꯂꯂꯣꯟ ꯏꯇꯤꯛ ꯇꯧꯔꯤꯕ ꯃꯈꯩꯁꯦ ꯈꯔ ꯃꯈꯩ ꯆꯠꯅ ꯀꯥꯡꯂꯣꯟ ꯏꯜꯂꯒꯁꯨ ꯈꯔ ꯃꯈꯩꯗꯤ ꯏꯟꯗ꯭ꯔꯦ ꯑꯗꯨꯕꯨ ꯄꯣꯠꯀꯤ ꯃꯃꯜ ꯍꯦꯟꯅ ꯌꯣꯟꯕ ꯌꯥꯗꯕꯒꯤ ꯑꯊꯤꯡꯕ ꯀꯌꯥꯅ ꯀꯧꯈꯠꯇꯨꯅ ꯋꯥꯍꯪ ꯄꯥꯎꯈꯨꯝ ꯇꯧꯗꯨꯅ ꯇꯧꯗꯅꯕ ꯋꯥꯔꯅꯤꯡ ꯀꯌꯥ ꯇꯧꯕ ꯊꯦꯡꯅꯈ꯭ꯔꯦ ꯑꯗꯨꯅ ꯇꯧꯔꯛꯀꯗꯕ ꯇꯧꯅꯤꯡꯕ ꯀꯌꯥ ꯂꯩꯔꯒꯁꯨ ꯑꯗꯨꯒꯤ ꯑꯀꯤꯕꯅ ꯃꯔꯝ ꯑꯣꯏꯔꯒ ꯇꯧꯈꯤꯗ꯭ꯔꯦ ꯑꯌꯥꯝꯕ ꯕ꯭ꯌꯨꯖꯤꯅꯦꯁ ꯇꯧꯔꯤꯕ ꯃꯈꯩꯁꯦ ꯗꯔꯀꯥꯔ ꯑꯣꯏꯕ ꯆꯦ ꯆꯥꯡ ꯄꯥꯏꯅꯗꯦ ꯑꯗꯨꯕꯨ ꯄꯣꯠꯀꯤ ꯃꯃꯟ ꯍꯦꯟꯅ ꯌꯣꯟꯗꯕ ꯑꯦꯛꯁꯄꯤꯌꯥꯔꯤ ꯂꯣꯏꯔꯕ ꯄꯣꯠ ꯅꯝꯗꯨꯅ ꯌꯣꯟꯁꯟꯗꯕ ꯃꯨꯟꯅ ꯌꯦꯡꯂꯒ ꯌꯣꯟꯕꯤꯗꯨꯅ ꯈꯪꯖꯗꯕ ꯀꯌꯥꯗ ꯅꯝꯗꯨꯅ ꯌꯣꯟꯁꯟꯕ ꯌꯣꯟꯁꯟꯅꯕꯗꯤ ꯍꯣꯠꯅꯗꯦ ꯀꯁꯇꯃꯔꯁꯤꯡꯕꯨ ꯍꯔꯥꯎ ꯇꯌꯥꯝꯅ ꯇꯧꯕꯤ